ꯍꯧꯖꯤꯛꯀꯤ ꯃꯇꯝꯗ ꯑꯩꯈꯣꯏ ꯁꯥꯟꯅ ꯈꯣꯠꯅꯕꯒꯤꯕꯨ ꯑꯣꯏꯒꯦꯔꯥ ꯑꯃꯒꯤꯕꯨ ꯑꯣꯏꯕꯒꯤꯔꯥ ꯄ꯭ꯔꯤꯊꯤꯕꯤꯒꯤ ꯀꯥꯆꯤꯟ ꯀꯣꯌꯥꯗ ꯊꯣꯛꯄ ꯏ ꯄꯥꯎ ꯑꯁꯤ ꯃꯐꯝ ꯑꯃꯗꯒꯤ ꯃꯐꯝ ꯑꯃꯗ ꯊꯨꯅ ꯇꯥꯕ ꯉꯝꯅꯔꯦꯕ ꯃꯔꯝꯗꯤ ꯍꯧꯖꯤꯛ ꯏꯟꯇꯔꯅꯦꯠꯁꯤ ꯅꯦꯠꯋꯥꯔꯛꯁꯤ ꯌꯥꯝꯅ ꯆꯥꯎꯈꯠꯂꯛꯄꯅ ꯃꯔꯝ ꯑꯣꯏꯔꯒ ꯑꯗꯨꯅ ꯁꯥꯟꯅ ꯈꯣꯠꯅꯕꯒꯤ ꯄꯥꯎꯁꯦ ꯑꯩꯒꯤ ꯑꯣꯏꯅꯗꯤ ꯑꯌꯥꯝꯕꯅ ꯌꯨꯇꯨꯞꯇ ꯂꯥꯏꯐ ꯊꯥꯔꯛꯄ ꯑꯃꯗꯤ ꯇꯣꯉꯥꯟꯕ ꯑꯩꯈꯣꯏ ꯇꯦꯟꯅꯤꯁ ꯏꯁꯄꯣꯔꯠꯁ ꯀꯥꯏꯅ ꯂꯩꯔꯤꯕ ꯇꯣꯉꯥꯟꯕ ꯑꯦꯄ꯭ꯂꯤꯀꯦꯁꯟ ꯁꯤꯒꯨꯝꯕꯁꯤꯡꯁꯤ ꯊꯤꯔꯒ ꯁꯤꯗ ꯌꯦꯡꯖꯩ ꯍꯥꯏꯇꯥꯔꯦ ꯑꯗꯨꯒ ꯑꯩꯅ ꯄꯥꯝꯖꯕ ꯃꯁꯥꯟꯅꯁꯤ ꯀꯔꯤꯅꯣ ꯍꯥꯏꯕ ꯃꯇꯝꯗ ꯑꯩꯒꯤ ꯑꯣꯏꯅꯗꯤ ꯐꯨꯠꯕꯣꯜꯁꯤꯅꯤ ꯑꯗꯨꯅ ꯐꯨꯠꯕꯣꯜꯗꯨ ꯁꯥꯟꯅꯕ ꯍꯥꯏꯕꯁꯤꯃꯛꯇꯕꯨ ꯑꯣꯖꯥ ꯅꯥꯏꯗ꯭ꯔꯒꯗꯤ ꯑꯩꯅ ꯀꯥꯎꯅꯤꯡꯉꯤ ꯍꯥꯏꯗꯅ ꯄꯪꯀꯥꯎꯗ ꯀꯥꯎꯔꯒ ꯃꯗꯨ ꯄꯣꯄꯨꯂꯔ ꯑꯣꯏꯕꯗꯒꯤ ꯆꯥꯡ ꯉꯝꯃꯣꯏ ꯍꯥꯏꯅ ꯂꯧꯏ ꯑꯩꯒꯤ ꯑꯣꯏꯅ ꯑꯗꯨꯅ ꯃꯔꯝ ꯑꯣꯏꯔꯒ ꯑꯩꯈꯣꯏꯅ ꯀꯣꯆꯀꯤ ꯃꯇꯨꯡ ꯏꯟꯗꯅ ꯑꯩꯈꯣꯏꯒꯤ ꯂꯩꯀꯥꯏꯗ ꯂꯩꯔꯤꯕ ꯃꯃꯥꯡꯉꯩꯗꯒꯤ ꯍꯧꯅ ꯃꯇꯝ ꯁꯥꯡꯅ ꯁꯥꯟꯅꯔꯛꯂꯕ ꯑꯍꯟꯁꯤꯡꯒꯤ ꯃꯇꯨꯡ ꯏꯟꯗꯅ ꯈꯣꯠꯇꯅ ꯃꯁꯥꯟꯅꯁꯤꯡꯁꯤ ꯍꯩꯅꯕ ꯌꯥꯝꯅ ꯀꯟꯅ ꯇꯨꯡ ꯏꯜꯂꯤ ꯍꯥꯏꯖꯕ ꯇꯥꯔꯦ ꯑꯗꯨꯅ ꯃꯁꯤ ꯇꯨꯡ ꯏꯟꯈ꯭ꯔꯒ ꯇꯨꯡ ꯏꯜꯂꯒ ꯀꯣꯆꯇ ꯇꯧꯗꯕ ꯇꯥꯔꯒꯗꯤ ꯑꯩꯈꯣꯏꯒꯤ ꯃꯥꯏ ꯄꯥꯛꯄ ꯍꯥꯏꯕꯗꯨꯃꯁꯨ ꯑꯣꯏꯕ ꯉꯝꯂꯣꯏ ꯈꯜꯂꯤ ꯃꯔꯝ ꯑꯗꯨꯅ ꯑꯍꯟꯁꯤꯡꯒꯤ ꯑꯃꯗꯤ ꯑꯩꯕꯨ ꯇꯥꯛꯄꯤ ꯇꯝꯕꯤꯔꯤꯕ ꯑꯩꯅ ꯀꯩꯗꯧꯔꯦ ꯈꯟꯊꯥꯖꯕ ꯀꯣꯆꯇꯨꯒꯤ ꯃꯇꯨꯡꯏꯜꯂꯒ ꯁꯥꯟꯅꯖꯩ